ꯍꯜꯂꯣ ꯑꯪ ꯑꯣ ꯑꯩꯁꯦ ꯀꯩꯅꯣꯅꯤ ꯑꯩꯈꯣꯏ ꯆꯨꯔꯆꯥꯟꯄꯨꯔꯗꯒꯤꯅꯤ ꯏꯝꯐꯥꯜ ꯐꯥꯎ ꯆꯠꯀꯗꯕꯀꯣ ꯅꯣꯏꯒꯤ ꯒꯥꯔꯤ ꯁꯥꯔꯕꯤꯁ ꯇꯧꯋꯦ ꯍꯥꯏꯕꯒꯤ ꯑꯩꯈꯣꯏ ꯄꯤꯛꯆꯔ ꯑꯃ ꯑꯩꯅ ꯊꯦꯡꯅꯕ ꯂꯝꯕꯤꯗ ꯑꯗꯨꯗꯒꯤ ꯂꯧꯊꯣꯛꯑꯒ ꯑꯩ ꯀꯣꯜ ꯇꯧꯖꯔꯛꯄꯅꯦꯕꯀꯣ ꯏꯝꯐꯥꯜ ꯆꯨꯔꯆꯥꯟꯄꯨꯔꯗꯒꯤꯅ ꯏꯝꯐꯥꯜ ꯎꯕ ꯆꯠꯀꯗꯕꯅꯦꯕ ꯑꯩ ꯃꯐꯝꯗꯨꯒꯤ ꯀꯪꯂꯥꯒꯤ ꯃꯅꯨꯡ ꯆꯪꯉꯒ ꯃꯐꯝꯗꯨꯒꯤ ꯐꯖꯕ ꯈꯔ ꯑꯩ ꯅꯣꯠ ꯇꯧꯁꯤꯟꯕꯒꯤ ꯗꯔꯀꯥꯔ ꯑꯣꯏꯕ ꯄꯦꯁꯦꯟꯖꯔꯁꯦ ꯑꯩꯈꯣꯏ ꯑꯅꯤꯈꯛꯇꯅꯦ ꯀꯄꯜꯅꯤ ꯑꯗꯣ ꯍꯣꯏ ꯍꯣꯏ

ꯑꯩꯈꯣꯏꯁꯦ ꯀꯄꯜꯅꯦꯕꯀꯣ ꯑꯗꯨꯅ ꯑꯩꯈꯣꯏꯒꯤ ꯀꯩꯅꯣꯗ ꯈꯤꯇꯪ ꯀꯩꯅꯣꯗ ꯑꯦ ꯁꯤ ꯑꯣꯏꯕꯗꯣ ꯑꯗꯨꯗ ꯑꯣꯏꯅ ꯑꯩꯈꯣꯏ ꯀꯛꯆꯔꯒꯦ ꯑꯍꯣꯏ ꯚꯤ ꯑꯥꯏ ꯄꯤꯗꯅꯦ ꯑꯗꯣ ꯃꯐꯝꯗꯨꯒꯤ ꯑꯩꯈꯣꯏꯒꯤ ꯀꯩꯅꯣꯁꯦ ꯚꯔꯥꯅ ꯀꯌꯥ ꯑꯣꯏꯒꯗꯣꯏꯅꯣ ꯑꯁ ꯑꯗꯨꯗꯤ ꯃꯃꯜꯗꯤ ꯈꯤꯇꯪ ꯋꯥꯡꯈꯠꯂꯤꯅꯦ ꯑꯗꯣ ꯑꯩꯈꯣꯏꯁꯤ ꯈꯔꯗꯤ ꯇꯥꯕ ꯌꯥꯔꯣꯏꯗ꯭ꯔꯥ ꯀꯃꯥꯏꯅ ꯇꯧꯒꯅꯤ ꯑꯪ ꯏꯝꯐꯥꯜꯗ ꯑꯩꯈꯣꯏ ꯏꯝꯐꯥꯜꯗꯒꯤ ꯔꯦꯟꯗ ꯂꯩꯒꯅꯦꯕꯀꯣ ꯑꯗꯣ ꯃꯐꯝꯗꯨꯗꯒꯤ ꯑꯩ ꯀꯩꯅꯣ ꯇꯧꯗ꯭ꯔꯤꯝꯅꯤꯅ ꯊꯣꯏꯗꯣꯛꯅ ꯑꯩ ꯃꯐꯝꯗꯨꯒꯤꯗꯤ ꯈꯪꯗ꯭ꯔꯦ ꯍꯥꯟꯅ ꯌꯧꯔꯨꯗ꯭ꯔꯤꯝꯅꯤꯅ ꯑꯗꯣ ꯅꯍꯥꯛꯅ ꯅꯣꯏ ꯇꯦꯛꯁꯤ ꯁꯥꯔꯕꯤꯁ ꯂꯩꯕꯅꯤꯅ ꯍꯣꯇꯦꯜ ꯈꯨꯗꯣꯡ ꯆꯥꯕ ꯀꯪꯂꯥꯗꯨꯒ ꯍꯦꯛ ꯅꯛꯅꯕ ꯑꯗꯨꯒ ꯆꯠꯊꯣꯛ ꯆꯠꯁꯤꯟꯗ ꯈꯨꯗꯣꯡ ꯆꯥꯒꯗꯕ ꯃꯐꯝ ꯈꯪꯂꯒꯗꯤ ꯃꯐꯝꯗꯨꯗ ꯅꯪꯅ ꯑꯩꯈꯣꯏꯕꯨ ꯗ꯭ꯔꯣꯞ ꯇꯧꯕꯤꯌꯨ

ꯑꯥ ꯇꯨꯔꯤꯁ ꯒꯥꯏꯗ ꯗꯔꯀꯥꯔ ꯑꯣꯏꯒꯅꯤ ꯃꯔꯝꯗꯤ ꯃꯐꯝ ꯀꯪꯂꯥꯒꯤꯗꯣ ꯑꯩꯈꯣꯏ ꯑꯃꯨꯛꯐꯥꯎ ꯌꯧꯗ꯭ꯔꯤꯕꯀꯣ ꯑꯗꯨꯅ ꯃꯈꯣꯏꯗꯨꯒꯤ ꯃꯐꯝ ꯆꯪꯕ ꯌꯥꯕ ꯌꯥꯗꯕ ꯔꯦꯁꯇ꯭ꯔꯤꯛ ꯑꯦꯔꯤꯌꯥ ꯍꯥꯏꯕ ꯑꯃꯁꯨ ꯂꯩꯔꯝꯒꯅꯤꯕ ꯑꯗꯨꯝꯕꯗꯣ ꯑꯩꯈꯣꯏꯅ ꯈꯪꯗꯕꯅꯤꯅ ꯑꯗꯨꯒꯤ ꯒꯥꯏꯗ ꯒꯥꯏꯗꯦꯟꯁ ꯑꯃꯗꯤ ꯗꯔꯀꯥꯔ ꯑꯣꯏ ꯑꯗꯨ ꯅꯉꯣꯟꯗ ꯂꯩꯒꯗ꯭ꯔꯥ

ꯌꯥꯅꯤ ꯌꯥꯅꯤ ꯑꯗꯣ ꯑꯩꯁꯦ ꯍꯌꯦꯡꯁꯦ ꯑꯩꯈꯣꯏ ꯈꯔ ꯉꯟꯅꯁꯨ ꯌꯧꯅꯤꯡꯉꯦꯕꯀꯣ ꯍꯌꯦꯡꯁꯦ ꯈꯔ ꯉꯟꯅꯁꯨ ꯌꯧꯅꯤꯡꯉꯦ ꯑꯗꯣ ꯍꯌꯦꯡ ꯄꯨꯡ ꯇꯔꯦꯠ ꯁ꯭ꯋꯥꯏꯁꯤꯗ ꯅꯪ ꯑꯗꯨꯝ ꯑꯩꯈꯣꯏ ꯁꯥꯔꯕꯤꯁ ꯇꯧꯕ ꯌꯥꯒꯗ꯭ꯔꯥ

ꯍꯣꯏ ꯌꯥꯔꯦ ꯌꯥꯔꯦ ꯌꯥꯝ ꯅꯨꯡꯉꯥꯏꯖꯔꯒꯦ ꯑꯗꯨꯗꯤ ꯊꯝꯃꯦꯀꯣ ꯍꯣꯏ ꯍꯣꯏ ꯌꯥꯅꯤ ꯌꯥꯅꯤ ꯑꯣꯀꯦ